ꯍꯦꯜꯂꯣ ꯑꯣ ꯑꯩ ꯀꯔꯤꯒꯨꯝꯕ ꯑꯃꯇ ꯍꯪꯖꯒꯦ ꯑꯩꯁꯦ ꯕꯪꯂꯥꯗꯦꯁꯇꯒꯤ ꯃꯅꯤꯄꯨꯔꯗ ꯂꯥꯛꯆꯕꯅꯦ ꯑꯩꯁꯦ ꯀꯩꯕꯨꯜ ꯂꯝꯖꯥꯎꯒꯤ ꯃꯔꯝꯗ ꯀꯔꯤꯒꯨꯝꯕ ꯈꯔ ꯈꯪꯅꯤꯡꯕ ꯈꯤꯇꯪ ꯍꯥꯏꯕꯤꯌꯨꯕ ꯑꯣ ꯊꯥꯒꯠꯆꯔꯤ ꯑꯗꯣꯝꯒꯤ ꯃꯃꯜ ꯌꯥꯝꯂꯕ ꯃꯇꯝ ꯀꯥꯏꯊꯣꯛꯄꯤꯗꯨꯅ ꯋꯥꯐꯝ ꯈꯔ ꯊꯝꯕꯤꯕꯒꯤꯗꯃꯛꯇ